ꯑꯣ ꯍꯜꯂꯣ ꯃꯥꯅꯦ ꯍꯣꯏ ꯍꯟꯗꯛ ꯀꯥꯟ ꯏꯁꯅꯤꯀꯔꯁ ꯌꯥꯝ ꯂꯥꯛꯑꯦ ꯋꯤꯟꯇꯔ ꯑꯣꯏꯕꯒꯤ ꯅꯪ ꯄꯥꯝꯕ ꯌꯥꯎꯕꯔꯥ ꯂꯧꯒꯦ ꯍꯥꯏꯕ꯭ꯔꯥ ꯑꯣ ꯍꯧꯖꯤꯛꯁꯦ ꯑꯩ ꯃꯃꯜꯗꯨ ꯃꯃꯜꯁꯤꯀꯣ ꯂꯤꯁꯤꯡ ꯑꯅꯤꯗꯒꯤ ꯈꯔ ꯆꯥꯝꯃꯉꯥ ꯂꯤꯁꯤꯡ ꯑꯅꯤ ꯆꯥꯝ ꯃꯉꯥ ꯏꯁꯅꯤꯀꯔ ꯈꯣꯏꯗꯨ ꯑꯗꯨꯝ ꯍꯥꯏꯅ ꯇꯥꯏꯌꯦ ꯅꯪ ꯏꯁꯅꯤꯀꯔ ꯈꯛꯂ ꯅꯠꯇ꯭ꯔꯒ ꯍꯥꯏ ꯍꯤꯜꯒꯨꯝꯕꯁꯨ ꯂꯥꯛꯄꯅꯦ ꯏꯁꯅꯤꯀꯔ ꯑꯣ ꯑꯗꯨ ꯂꯤꯁꯤꯡ ꯑꯅꯤꯒꯨꯝꯕꯗꯤ ꯇꯥꯏꯌꯦ ꯁꯨꯁ ꯈꯣꯏꯗꯣ ꯂꯥꯛꯄꯁꯤ ꯀꯨꯏꯗ꯭ꯔꯤꯕꯅꯦ ꯑꯣ ꯑꯩꯁꯤꯀꯣ ꯍꯧꯖꯤꯛꯁꯦ ꯗꯨꯀꯥꯟꯗ ꯂꯩꯌꯦ ꯑꯗꯨꯕꯨ ꯆꯠꯈ꯭ꯔꯒꯦ ꯇꯧꯕꯅꯦ ꯍꯧꯖꯤꯛꯁꯤ ꯈꯔ ꯊꯦꯡꯂꯛꯄꯒꯤꯀꯣ ꯑꯗꯨ ꯍꯣꯏ ꯍꯌꯦꯡ

ꯑꯣ ꯑꯣ ꯍꯣꯏ ꯍꯣꯏ ꯑꯩ ꯌꯨꯝꯗꯁꯨ ꯈꯔ ꯊꯝꯕꯅꯦꯕꯀꯣ ꯑꯗꯣ ꯀꯩꯅꯣ ꯍꯌꯦꯡ ꯅꯪ ꯁꯥꯏꯖꯇꯤ ꯀꯔꯤ ꯑꯣꯏꯒꯅꯤ ꯅꯪꯒꯤ ꯑꯣ ꯑꯣ ꯐꯣꯔ ꯐꯥꯏꯕ ꯆꯥꯡꯗ ꯃꯆꯨꯗꯤ ꯑꯩꯗꯨ ꯌꯥꯝ ꯄꯨꯔꯛꯄꯅꯦ ꯍꯟꯗꯛꯁꯨꯀꯣ ꯌꯥꯝ ꯄꯨꯔꯛꯄꯅꯦ ꯑꯗꯨ ꯅꯪꯒꯤ ꯁꯥꯏꯖꯇꯣ ꯍꯥꯏꯐꯦꯠ ꯃꯆꯨꯒꯨꯝꯕꯁꯨ ꯀꯔꯝꯕ ꯄꯥꯝꯕꯔꯥ ꯑꯗꯨ ꯍꯥꯏꯔꯗꯤ ꯑꯩ ꯑꯗꯨꯝ ꯄꯨꯊꯣꯛꯂꯛꯀꯦ ꯑꯗꯨ ꯋꯥꯏꯠ ꯀꯨꯝꯕꯗ ꯑꯌꯥꯝꯕ ꯑꯗꯨꯝ ꯂꯥꯛꯄꯅꯦ ꯑꯗꯨ ꯄꯨꯔꯛꯁꯤꯔꯥ ꯍꯣꯏ ꯍꯣꯏ ꯑꯗꯨ ꯑꯣꯏꯔꯗꯤꯀꯣ ꯑꯗꯨ ꯑꯣꯏꯔꯗꯤ ꯑꯩ ꯉꯁꯤ ꯊꯤꯡꯈ꯭ꯔꯅꯤ ꯗꯨꯀꯥꯟꯗꯣ ꯍꯌꯦꯡ ꯂꯥꯛꯑꯣꯀꯣ ꯑꯣ ꯍꯣꯏ ꯍꯌꯦꯡ ꯅꯥꯏꯟ ꯇꯦꯟꯒꯨꯝꯕꯗ ꯂꯥꯛꯑꯣ